ꯏꯇꯩꯃꯥ ꯑꯩꯈꯣꯏ ꯕꯥꯔꯨꯅꯤ ꯀꯥꯕꯁꯦ ꯑꯗꯣ ꯀꯥꯗꯕꯁꯨ ꯀꯨꯏꯔꯦ ꯑꯗꯣ ꯏꯇꯩꯃꯁꯨ ꯀꯥꯗꯕ ꯀꯨꯏꯔꯝꯃꯅꯤ ꯀꯥꯕ ꯃꯇꯝꯗ ꯀꯔꯤ ꯀꯔꯤ ꯄꯨꯁꯤꯒꯦ ꯑꯗꯣ ꯑꯗꯣ ꯑꯥꯗ ꯊꯣꯡꯕꯕꯨꯗꯤ ꯁꯤꯗꯒꯤ ꯊꯣꯡꯉꯒ ꯄꯨꯔꯒ ꯆꯠꯈꯤꯕꯗꯨꯅ ꯐꯠꯇ꯭ꯔꯥ ꯑꯥꯗꯗꯤ ꯊꯣꯡꯕꯝ ꯆꯥꯗ꯭ꯔꯒ ꯖꯒꯥ ꯆꯥꯗ꯭ꯔꯒ ꯏꯁꯤꯡ ꯐꯪꯗꯕ ꯑꯣꯏꯔꯒꯗꯤ ꯀꯃꯥꯏꯅ ꯇꯧꯅꯤ ꯑꯗꯣ ꯁꯤꯗꯒꯤ ꯊꯣꯡꯇꯣꯛꯑꯗꯤ ꯏꯇꯩꯃꯅ ꯊꯣꯡꯉꯣ ꯑꯩ ꯀꯩꯅꯣꯒꯒꯤ ꯃꯦꯔꯥꯃꯦꯁꯒꯨꯝꯕ ꯉꯥ ꯆꯥꯗꯦ ꯑꯥ ꯇꯧꯅꯗ꯭ꯔꯕꯅꯤꯅ ꯑꯗꯨꯝꯕ ꯃꯦꯔꯥꯃꯦꯁꯀꯨꯝꯕ ꯊꯣꯡꯉꯒ ꯄꯨꯅꯕ ꯇꯧꯔꯁꯦ ꯑꯗꯨꯒ ꯑꯥꯗ ꯀꯩꯅꯣ ꯑꯩꯁꯨ ꯍꯛꯆꯥꯡꯁꯨ ꯈꯔ ꯅꯣꯏꯈꯠꯂꯦ ꯆꯠꯗꯤ ꯈꯔꯁꯨ ꯐꯔꯅꯤ ꯀꯥꯗꯕꯁꯨ ꯀꯨꯏꯔꯦ ꯐꯠꯇ꯭ꯔꯣ ꯏꯇꯩꯃ ꯑꯗꯨꯅꯦ ꯑꯗꯨꯅ ꯏꯇꯩꯃꯅ ꯁꯤꯗꯒꯤ ꯊꯣꯡꯉꯁꯤ ꯃꯅꯥ ꯃꯁꯤꯡꯗꯣ ꯍꯥꯏꯅꯔꯒ ꯂꯩꯔꯁꯤ ꯑꯗꯨꯒ ꯀꯔꯤ ꯀꯔꯤꯅꯣ ꯇꯧꯔꯒ ꯑꯗꯨ ꯅꯣꯏꯕ ꯈꯣꯠꯄꯁꯨ ꯐꯔꯅꯤ ꯑꯗꯨꯒ ꯈꯔꯕꯨꯗꯤ ꯋꯥꯡꯉꯦ ꯑꯗꯨꯏꯁꯨ ꯑꯀꯣꯏꯕꯗ ꯑꯁꯝꯕꯗ ꯀꯥꯁꯤꯔꯥ ꯑꯣ ꯍꯣꯏ ꯑꯗꯨꯗꯤ ꯑꯁꯝꯕꯤꯗ ꯀꯥꯔꯕ ꯑꯗꯨꯗꯤ ꯆꯥꯛꯇꯨ ꯊꯣꯡꯇꯣꯛꯑꯒ ꯄꯨꯕꯅꯗꯤ ꯐꯔꯅꯤꯅꯦ ꯏꯇꯩꯃ ꯑꯗꯨꯗꯤꯀꯣ ꯑꯗꯨꯅꯦ ꯁꯤꯗ ꯊꯣꯡꯉꯁꯤ ꯑꯗꯨꯒ ꯊꯣꯡꯉꯒ ꯀꯅꯥ ꯀꯅꯥꯗꯤ ꯑꯩꯈꯣꯏ ꯏꯇꯩꯃꯒ ꯇꯧꯔꯒ ꯀꯅꯥ ꯀꯅꯥꯗꯤ ꯑꯗꯨꯝ ꯌꯥꯎꯍꯟꯁꯤꯒꯦ ꯅꯨꯄꯥꯗꯤ ꯀꯅꯥ ꯀꯅꯥ ꯅꯨꯄꯤꯗꯤ ꯀꯅꯥ ꯀꯅꯥ ꯌꯥꯎꯍꯟꯗꯣꯏꯕ ꯑꯣ ꯑꯩꯈꯣꯏ ꯃꯤ ꯈꯔ ꯌꯥꯝꯅꯕꯀꯣ ꯑꯗꯨꯃꯥꯏꯅ ꯇꯧꯔꯒ ꯆꯠꯂꯁꯤ ꯆꯠꯄꯁꯤ ꯅꯨꯃꯤꯠ ꯑꯐꯕꯁꯤ ꯏꯇꯩꯃ ꯀꯔꯝꯕꯅ ꯐꯒꯅꯤ ꯆꯠꯄꯁꯦ ꯁꯨꯝ ꯈꯟꯕꯗ ꯅꯨꯃꯤꯠꯀ ꯌꯦꯡꯒꯗ꯭ꯔꯣ ꯎꯝ ꯑꯣ ꯑꯗꯨꯗꯤ ꯑꯥ ꯈꯟꯅꯔꯒ ꯑꯗꯨꯗꯤ ꯄꯣꯠꯇꯣ ꯅꯣꯡꯃ ꯌꯦꯡꯉꯒ ꯀꯔꯤ ꯀꯔꯤꯅꯣ ꯄꯨꯒꯗꯕꯗꯣ ꯁꯤꯗ ꯊꯣꯡꯕ ꯊꯥꯛꯄ ꯀꯩꯅꯣ ꯇꯧꯒꯗꯕꯗꯣ ꯀꯔꯤ ꯀꯔꯤ ꯐꯕ ꯐꯠꯇꯕ ꯂꯩꯕ ꯀꯔꯤ ꯀꯔꯤ ꯂꯩ ꯑꯥꯗ ꯊꯣꯡꯕ ꯆꯥꯕꯒꯤꯗꯣ ꯀꯣꯜꯂꯤꯛꯇꯣ ꯁꯨꯃꯥꯏꯅ ꯇꯧꯔꯒ ꯑꯥꯗ ꯄꯨꯕ ꯌꯥꯕ ꯑꯌꯥꯡꯕ ꯄꯣꯠ ꯋꯥꯡꯕꯅꯤꯅ ꯆꯤꯡꯗꯣ ꯑꯗꯨꯃꯥꯏꯅ ꯇꯧꯔꯒ ꯑꯗꯨꯃꯥꯏꯅ ꯈꯟꯅꯔꯒ ꯀꯩꯀꯩ ꯇꯧꯁꯦꯗꯣ ꯑꯗꯣ ꯏꯇꯩꯃꯅ ꯈꯟꯅꯔꯒ ꯇꯧꯔꯁꯤꯔꯥ ꯑꯗꯨꯅ ꯐꯒꯗ꯭ꯔꯥ ꯑꯥ ꯍꯣꯏ ꯑꯗꯨꯗꯤ ꯑꯥ ꯒꯥꯔꯤꯗꯣ ꯑꯩꯉꯣꯟꯗ ꯂꯩꯕ ꯒꯥꯔꯤꯁꯦ ꯁꯤ ꯄꯨꯊꯣꯛꯑꯒꯅꯦ ꯑꯗꯨꯝ ꯍꯧꯖꯤꯛ ꯍꯥꯏꯔꯤꯕꯁꯤꯡꯗꯣ ꯃꯣꯏ ꯆꯠꯁꯦ ꯌꯦꯡꯅꯔꯒ ꯑꯗꯨꯝ ꯆꯠꯂꯁꯦ ꯑꯗꯨꯒꯤꯕꯨꯗꯤ ꯑꯩ ꯏꯁꯥꯒꯤ ꯒꯥꯔꯤꯗꯣ ꯑꯗꯨꯝ ꯄꯨꯊꯣꯛꯑꯒ ꯆꯠꯂꯁꯦ ꯆꯠꯄꯗꯤ ꯑꯧ ꯑꯗꯨ ꯑꯗꯨꯃꯥꯏꯅ ꯇꯧꯔꯒ ꯆꯠꯂꯁꯤ ꯆꯠꯄꯗꯤ ꯑꯗꯨꯝ ꯀꯔꯤ ꯀꯔꯤ ꯄꯨꯕ ꯌꯥꯕ ꯌꯥꯗꯕ ꯑꯩꯈꯣꯏ ꯑꯌꯥꯡꯕ ꯌꯥꯔꯤꯉꯩ ꯑꯌꯥꯡꯕ ꯄꯣꯠꯇ ꯍꯥꯞꯅꯕ ꯑꯥꯗꯁꯨ ꯊꯣꯡꯗꯅꯕꯒꯤ ꯑꯗꯨꯃꯥꯏꯅ ꯇꯧꯔꯁꯤ ꯑꯗꯨꯅ ꯐꯒꯗ꯭ꯔꯥ ꯑꯗꯨ ꯑꯗꯨ ꯊꯣꯡꯕꯁꯦ ꯉꯥꯏꯈꯣ ꯈꯜꯂꯒ ꯇꯧꯔꯁꯦ ꯂꯥꯏꯒꯤ ꯃꯊꯛꯅꯤꯅ ꯑꯇꯣꯞꯄꯗꯤ ꯌꯥꯔꯔꯣꯏꯗꯅ ꯍꯋꯥꯏꯒꯨꯝꯕ ꯊꯣꯡꯒꯗ꯭ꯔꯥ ꯀꯔꯤꯒꯨꯝꯕ ꯊꯣꯡꯒꯗ꯭ꯔꯥ ꯀꯔꯤ ꯀꯔꯤ ꯊꯣꯡꯒꯗ꯭ꯔꯥ ꯍꯥꯏꯕꯒꯤꯗꯣ ꯈꯟꯅꯔꯒ ꯑꯗꯨꯃꯥꯏꯅ ꯌꯦꯡꯕ ꯇꯥꯔꯦ ꯑꯗꯨꯗꯤ ꯏꯇꯩꯃꯒ ꯈꯟꯅꯔꯒ ꯀꯔꯝꯕꯅ ꯐꯒꯦ ꯃꯌꯥꯝꯒꯤꯁꯨ ꯌꯥꯎꯕꯒꯩꯗꯨꯁꯨ ꯃꯣꯏꯁꯨ ꯑꯄꯥꯝꯕꯗꯨ ꯈꯔ ꯈꯟꯅꯔꯒ ꯑꯗꯨꯅ ꯐꯅꯤ ꯎꯝ

ꯉꯝꯕꯨꯗꯤ ꯑꯗꯨꯝ ꯉꯝꯃꯅꯤꯌꯦ ꯍꯧꯖꯤꯛꯇꯤ ꯁꯣꯡꯁꯨ ꯁꯣꯡꯉꯝꯅꯤ ꯍꯧꯖꯤꯛꯇꯤ ꯑꯝꯇ ꯎ ꯋꯥꯗꯣ ꯌꯥꯟꯗ꯭ꯔꯕꯅꯤꯅ ꯅꯣꯡꯃꯥꯏꯖꯤꯡꯗꯤ ꯑꯝꯇ ꯌꯥꯟꯗ꯭ꯔꯕꯅꯤꯅ ꯁꯣꯡꯁꯨ ꯁꯣꯡꯉꯝꯅꯤ ꯑꯗꯨꯅ ꯑꯀꯣꯏꯕꯅ ꯐꯔꯤꯔꯥ ꯁꯥꯡꯅ ꯆꯠꯆꯔꯁꯨ ꯄꯣꯊꯥ ꯄꯣꯊꯥꯅ ꯑꯗꯨꯅ ꯐꯔꯤꯔꯥ ꯁꯤꯗ ꯊꯣꯡꯗꯣꯛꯑꯒ ꯄꯨꯔ ꯆꯠꯀꯗꯝꯅꯤꯅ ꯑꯗꯨꯅ ꯐꯔꯤꯔꯥ ꯀꯔꯝꯕ ꯐꯔꯤꯅꯣ ꯍꯥꯏꯗꯨ ꯇꯥꯅꯔꯒ ꯑꯗꯨꯃꯥꯏ ꯇꯧꯔꯒ ꯀꯔꯤ ꯀꯔꯤ ꯇꯧꯁꯤꯒꯦ ꯃꯦꯔꯥꯃꯦꯁꯇꯣ ꯍꯋꯥꯏ ꯄꯥꯝꯕ ꯂꯩꯕ꯭ꯔꯥ ꯑꯩꯈꯣꯏꯒꯤ ꯀꯩꯅꯣ ꯄꯥꯝꯕ꯭ꯔꯥ ꯍꯋꯥꯏ ꯄꯥꯝꯕ꯭ꯔꯥ ꯑꯇꯣꯞꯄ ꯄꯥꯝꯕ꯭ꯔꯥ ꯍꯥꯏꯕꯗꯨ ꯌꯦꯡꯉ ꯇꯧꯔꯁꯦ ꯁꯨꯃꯥꯏꯅ ꯃꯌꯥꯝꯒꯤ ꯈꯟꯅꯔꯒ ꯍꯥꯏꯗꯤ ꯏꯇꯩꯃ ꯏꯕꯥꯟꯅꯤ ꯁꯨꯝ ꯈꯟꯅꯔ ꯂꯩꯔꯁꯨ ꯑꯇꯣꯞꯄꯗꯨꯅ ꯑꯦ ꯁꯤ ꯄꯥꯝꯗꯦ ꯍꯋꯥꯏ ꯄꯥꯝꯗꯦ ꯑꯃꯨꯛ ꯍꯥꯏꯔꯛꯑꯒꯗꯤ ꯅꯨꯡꯉꯥꯏꯇꯦꯗꯅ ꯑꯥ ꯑꯧ ꯍꯣꯏ ꯑꯗꯨꯅ ꯑꯗꯨꯅ ꯑꯗꯨꯅ ꯐꯒꯗꯕꯗꯤ ꯃꯥꯜꯂꯦ

ꯑꯗꯨ ꯈꯪꯗꯦꯅꯦ ꯃꯌꯥꯝ ꯃꯌꯥꯝ ꯄꯨꯜꯂꯒꯕꯨꯗꯤ ꯑꯗꯨꯝ ꯈꯪꯉꯅꯤ ꯑꯗꯨꯒꯤꯕꯨꯗꯤ ꯑꯗꯨꯅꯦ ꯍꯥꯏꯁꯦ ꯃꯌꯥꯝ ꯄꯨꯟꯅꯔꯒ ꯇꯧꯔꯁꯦ ꯑꯗꯨꯃꯥꯏꯅ ꯑꯥ ꯑꯗꯨꯅꯦ ꯍꯥꯏꯁꯦ ꯑꯩꯈꯣꯏ ꯏꯇꯩꯃ ꯑꯇꯩꯁꯨ ꯃꯌꯥꯝ ꯄꯨꯜꯂꯒ ꯆꯥꯛ ꯇꯣꯛꯑ ꯃꯇꯨꯡꯗ ꯀꯔꯤ ꯄꯨꯁꯤꯒꯦ ꯀꯔꯤ ꯄꯨꯁꯤꯒꯦꯗꯣ ꯊꯣꯡꯕ ꯊꯥꯛꯄꯒꯤ ꯑꯗꯨꯒꯤ ꯀꯩꯅꯣ ꯇꯧꯔꯁꯦ ꯊꯥꯡ ꯁꯣꯔꯤ ꯃꯌꯥꯝꯗꯨꯁꯨ ꯀꯥꯎꯒꯗꯕꯗꯣ ꯅꯣꯏꯗ ꯑꯗꯨ ꯀꯔꯤ ꯍꯥꯞꯀꯅꯤ ꯀꯔꯤ ꯍꯥꯞꯀꯅꯤ ꯍꯥꯏꯕꯗꯣ ꯑꯗꯨꯁꯨ ꯌꯦꯡꯉꯁꯦꯕ ꯍꯥꯞꯄ ꯈꯣꯠꯄꯗꯨꯁꯨ ꯑꯥ ꯑꯗꯨꯗꯤ ꯑꯗꯨꯗꯤ ꯑꯗꯨꯗꯤ ꯆꯟꯒꯅꯤ ꯑꯗꯨꯗꯤ ꯆꯟꯒꯅꯤꯗ ꯂꯣꯏꯃꯛ ꯑꯗꯨꯗꯤ ꯆꯟꯒꯅꯤꯕ ꯑꯗꯨꯒꯤꯕꯨꯗꯤ ꯂꯣꯏꯃꯛ ꯆꯟꯒꯅꯤ ꯃꯤ ꯇꯔꯥ ꯁꯨꯔꯛꯑꯗꯤ ꯆꯜꯂꯣꯏꯍꯦ ꯃꯤ ꯇꯔꯥꯃꯨꯛ ꯀꯨꯟꯃꯨꯛ ꯁꯨꯔꯗꯤ ꯆꯜꯂꯣꯏ ꯃꯉꯥ ꯇꯔꯨꯛ ꯑꯣꯏꯗꯤ ꯆꯟꯅꯤ ꯑꯗꯨꯅꯦ ꯍꯥꯏꯁꯦ ꯑꯗꯨꯅ ꯊꯧꯒꯠꯄ ꯌꯥꯔꯒꯅ ꯑꯥ ꯊꯧꯒꯠꯂꯦꯗꯅ ꯃꯣꯏ ꯍꯧꯖꯤꯛ ꯀꯣꯏꯂꯥꯁ ꯊꯥꯔꯕꯅꯤ ꯍꯥꯏ ꯊꯧꯒꯠꯄ ꯌꯥꯔꯒꯅ ꯊꯧꯒꯠꯂꯦ ꯑꯗꯨ ꯑꯣꯏꯔꯒꯗꯤ ꯑꯗꯨꯅ ꯀꯔꯤ ꯑꯣ ꯑꯗꯨꯅꯦ ꯍꯥꯏꯁꯦ ꯑꯗꯣ ꯌꯦꯡꯉꯁꯤ ꯃꯌꯥꯝ ꯄꯨꯜꯂꯒ ꯃꯣꯏꯒꯤ ꯀꯩꯅꯣ ꯇꯧꯅꯔꯒ ꯑꯗꯨꯅ ꯊꯧꯒꯠꯄ ꯌꯥꯔ ꯊꯧꯒꯠꯂꯦ ꯌꯥꯗ꯭ꯔꯒꯅ ꯑꯁꯝꯕꯤ ꯆꯠꯂꯦ ꯑꯗꯣ ꯋꯥꯗꯕ ꯍꯥꯏꯔꯒꯗꯤ ꯑꯀꯣꯏꯕꯅꯗꯤ ꯐꯅꯤ ꯑꯗꯨ ꯈꯥꯝꯃ ꯈꯥꯝꯃꯒ ꯃꯌꯥꯝ ꯐꯛ ꯑꯣ ꯀꯩꯑꯣ ꯄꯨꯅꯔꯒ ꯄꯨꯁꯤ ꯍꯥꯏꯔꯒꯅ ꯑꯗꯨꯃꯥꯏꯅ ꯄꯨꯔꯒ ꯑꯗꯨꯒ ꯆꯠꯂ ꯂꯣꯏꯔꯦ ꯑꯗꯨꯕꯨꯗꯤ ꯑꯗꯨꯃꯥꯏꯅ ꯇꯧꯔꯒ ꯇꯧꯕꯅꯗꯤ ꯈ꯭ꯋꯥꯏ ꯐꯩ ꯏꯕꯥꯟꯅꯤꯗꯪ ꯇꯥꯅꯔꯁꯨ ꯑꯃꯨꯛ ꯅꯨꯡꯉꯥꯏꯔꯣꯏꯕ ꯏꯇꯩꯃ ꯏꯕꯥꯟꯅꯤꯗꯪ ꯇꯥꯅꯔꯒꯁꯨ ꯃꯣꯏꯁꯨ ꯌꯥꯎꯔꯒ ꯑꯇꯩꯁꯨ ꯌꯥꯎꯔꯒ ꯇꯥꯅꯔꯒ ꯃꯣꯏ ꯃꯣꯏꯒꯤ ꯑꯄꯥꯝꯕꯁꯨ ꯐꯣꯡꯗꯣꯛꯍꯜꯂꯒ ꯇꯧꯔ ꯂꯣꯏꯔꯦ ꯑꯗꯨꯒꯤꯗꯤ ꯀꯃꯥꯏꯅ ꯇꯧꯁꯤꯒꯦꯅ ꯈꯟꯅꯔꯒ ꯑꯗꯨꯒꯤꯕꯨꯗꯤ ꯀꯩꯁꯨ ꯀꯥꯏꯗꯦ ꯑꯗꯨꯒꯤꯗꯤ ꯑꯗꯨꯅ ꯈꯪꯗꯦꯅꯦ ꯀꯃꯥꯏꯅ ꯀꯃꯥꯏꯅ ꯇꯧꯁꯤꯒꯦꯅ ꯑꯃꯗꯨꯅ ꯀꯩꯅꯣ ꯍꯣꯏ ꯃꯥꯏꯒ ꯑꯝꯇ ꯍꯥꯏꯔꯛꯈꯤꯗ꯭ꯔꯦꯅꯦ ꯑꯗꯨ ꯑꯩꯈꯣꯏ ꯆꯠꯄꯒꯤꯗꯣ ꯍꯣꯏ ꯃꯥꯏꯒ ꯑꯝꯇ ꯍꯥꯏꯔꯛꯈꯤꯗ꯭ꯔꯦꯕ ꯂꯩꯔꯝꯕꯗꯣ ꯍꯥ ꯈꯪꯗꯦꯅꯦ ꯆꯠꯁꯦ ꯍꯥꯏꯅꯕꯗꯨꯁꯨ ꯂꯥꯛꯑꯝꯃ ꯆꯠꯈ꯭ꯔ ꯃꯥꯜꯂꯦ ꯍꯥꯏꯔꯛꯈꯤꯗ꯭ꯔꯦꯅꯦ ꯑꯝꯇ ꯀꯩꯅꯣ ꯍꯣꯏ ꯃꯥꯏꯒ ꯑꯝꯇ ꯀꯩꯅꯣ ꯇꯧꯗ꯭ꯔꯤꯖꯥꯠꯂ ꯑꯝꯇ ꯆꯠꯁꯦꯒ ꯍꯥꯏꯅꯕꯗꯣ ꯑꯝꯇ ꯆꯪꯉꯝꯃꯒ ꯊꯣꯛꯈ꯭ꯔꯒ ꯑꯝꯇ ꯍꯥꯏꯔꯛꯇ꯭ꯔꯦꯅꯦ ꯑꯗꯨꯅꯦ ꯑꯗꯥꯏꯗꯒ ꯂꯩꯇ꯭ꯔꯣ ꯆꯠꯁꯦ ꯍꯥꯏꯔꯝꯕ ꯃꯤꯗꯨꯕꯨ ꯑꯩꯈꯣꯏ ꯏꯅꯥꯎꯄꯥ ꯍꯥ ꯑꯣ ꯑꯗꯨ ꯊꯣꯛꯑ ꯆꯠꯈ꯭ꯔꯕ ꯑꯝꯇ ꯌꯦꯡꯉꯣ ꯑꯩꯈꯣꯏ ꯆꯠꯁꯦ ꯍꯥꯏꯅꯕꯗꯣ ꯆꯠꯁꯦ ꯍꯥꯏꯅꯕꯗꯣ ꯌꯦꯡꯉꯣ ꯃꯥꯗꯤ ꯑꯩꯈꯣꯏ ꯎꯕꯗ ꯈꯪꯉꯅꯤꯌꯦ ꯃꯥ ꯆꯠꯅꯤꯡꯉꯤ ꯆꯠꯅꯤꯡꯗꯦꯗꯣ ꯑꯥ ꯑꯗꯨꯅꯦ ꯍꯥꯏꯁꯦ ꯑꯗꯣ ꯑꯗꯨꯝꯇ ꯀꯩꯅꯣ ꯇꯧꯋꯣ ꯑꯗꯨꯕꯨꯗꯤ ꯆꯠꯇꯨꯅ ꯂꯩꯕꯅꯤꯅ ꯍꯧꯖꯤꯛꯁꯨ ꯂꯥꯛꯏꯁꯤꯅꯤ ꯁꯤ ꯇꯧ ꯁꯤ ꯇꯧ ꯍꯥꯏꯔꯤꯗꯨꯅꯤ ꯅꯠꯇ꯭ꯔꯣ ꯑꯗꯨ ꯆꯠꯈ꯭ꯔꯕꯖꯥꯠꯂꯣ ꯑꯝꯇ ꯍꯥꯏꯔꯛꯇ꯭ꯔꯤꯁꯤꯕꯣ ꯃꯥ ꯆꯠꯂꯣꯏꯗꯣꯏꯖꯥꯠꯂꯣ ꯑꯣ ꯑꯗꯨ ꯑꯣ ꯃꯥ ꯆꯠꯀꯅꯤ ꯆꯠꯂꯣꯏ ꯈꯪꯗꯝꯅꯤꯅ ꯆꯪꯉꯛꯇ꯭ꯔꯤꯌꯦꯕ ꯑꯣ ꯑꯩꯅꯗꯤ ꯁꯣꯝ ꯅꯥꯀꯟꯗ ꯆꯠꯅꯕꯒꯤ ꯁꯨꯝ ꯃꯉꯣꯟꯗ ꯍꯪꯒꯦ ꯇꯧꯕꯅꯤ ꯑꯗꯨ ꯑꯗꯣꯝꯗ ꯆꯪꯉꯛꯄ꯭ꯔ ꯆꯪꯉꯛꯇꯕ꯭ꯔꯥ ꯁꯤꯅꯤꯗ ꯑꯥ ꯑꯗꯨꯅꯦ ꯍꯥꯏꯁꯦ ꯑꯗꯨ ꯀꯃꯥꯏꯅ ꯇꯧꯅꯤ ꯃꯥꯁꯨ ꯌꯥꯎꯅꯤꯕ꯭ꯔ ꯈꯣꯠꯄ꯭ꯔꯗꯣ ꯌꯥꯎꯒꯦ ꯍꯥꯏꯕꯅꯤꯅ ꯑꯗꯨꯅ ꯑꯗꯨꯅꯤꯗ ꯑꯩꯈꯣꯏꯅ ꯈꯪꯅꯤꯡꯉꯤꯁꯤ ꯁꯣꯝ ꯅꯥꯀꯟꯗꯁꯨ ꯑꯩꯈꯣꯏꯅ ꯋꯥꯔꯤ ꯁꯥꯟꯅꯕꯗꯣ ꯆꯠꯅꯤꯡꯕ ꯀꯥꯡꯕꯨ ꯌꯥꯝ ꯂꯩꯇꯦ ꯁꯥꯕꯗꯁꯨ ꯐꯔꯛ ꯇꯥꯏꯌꯦꯕ ꯑꯗ ꯃꯣꯏꯁꯦ ꯆꯠꯅꯤꯡꯕ ꯀꯥꯡꯕꯨꯅꯦꯅ ꯈꯔ ꯊꯥꯞꯅ ꯀꯩꯅꯣ ꯋꯥꯔꯤ ꯁꯥꯅꯩ ꯍꯥꯏꯌꯦꯕ ꯁꯨꯝꯕꯁꯦ ꯑꯗꯨꯅ ꯑꯗꯨꯅ ꯑꯩꯅ ꯀꯩꯅ ꯇꯧꯕ ꯍꯥꯏ ꯇꯥꯔꯦ ꯃꯥ ꯀꯩꯅꯣ ꯆꯠꯅꯤꯡꯕ ꯃꯥꯗꯣ ꯀꯗꯣꯝꯗ ꯆꯠꯈ꯭ꯔꯕꯖꯥꯠꯅꯣ ꯑꯩꯈꯣꯏ ꯆꯠꯀꯗꯧꯕꯗꯨꯗ ꯃꯥꯁꯨ ꯌꯥꯎꯖꯁꯅꯤ ꯃꯥꯁꯨ ꯌꯥꯎꯅꯤꯡꯕꯅꯤꯅ ꯑꯗꯨꯅ ꯍꯥꯏꯕꯗꯤ ꯑꯗꯨꯅ ꯑ ꯃꯌꯨꯝꯗꯤ ꯍꯟꯗ꯭ꯔꯤ ꯅꯠꯇ꯭ꯔꯣ ꯑꯗꯣ ꯃꯥ ꯀꯩꯅꯣ ꯀꯩꯝ ꯇꯧꯗ꯭ꯔꯤ ꯀꯩꯅꯣ ꯀꯩꯝ ꯇꯧꯗ꯭ꯔꯤꯖꯥꯠꯂꯥ ꯃꯥꯁꯨ ꯑꯩꯈꯣꯏꯅ ꯇꯧꯔꯤꯁꯤꯡꯁꯦ ꯆꯠꯄꯒꯤ ꯄꯣꯠ ꯉꯥꯡꯅꯔꯤꯁꯦ ꯀꯩꯝꯇ ꯀꯩꯅꯣ ꯇꯧꯗ꯭ꯔꯤꯖꯥꯠꯂꯕ ꯑꯝꯇ ꯀꯩꯝꯇ ꯍꯥꯏꯔꯛꯇꯦꯅꯦ ꯆꯠꯀꯗꯕ ꯀꯥꯡꯕꯨꯗ ꯃꯥꯁꯨ ꯌꯥꯎꯍꯟꯗꯣꯏꯅꯤ ꯃꯔꯨꯗꯤ ꯃꯥꯅꯤ ꯍꯧꯖꯤꯛ ꯍꯥ ꯑꯣ ꯍꯣꯏ ꯍꯣꯏ ꯍꯣꯏ ꯑꯗꯨꯃꯥꯏꯅ ꯑꯣꯏꯔꯝꯒꯅꯤ ꯑꯗꯨꯅꯅꯤ ꯑꯩꯈꯣꯏꯒꯤ ꯆꯠꯄꯒꯤ ꯋꯥꯔꯤꯁꯤ ꯃꯥ ꯇꯥꯔꯝꯒꯤꯔꯣꯏ ꯑꯗꯨꯅꯅꯤ ꯃꯥꯁꯦ ꯃꯥꯅ ꯑꯇꯩꯒꯤꯕꯨꯗꯤ ꯂꯣꯏ ꯌꯥꯔꯦꯗ ꯑꯇꯩꯒꯤꯗꯤ ꯅꯣꯏ ꯆꯠꯅꯕꯒꯤ ꯃꯤꯗꯣ ꯃꯤꯗꯣ ꯂꯣꯏ ꯁꯨꯔꯦꯗꯅ ꯑꯗꯨꯏꯗꯤ ꯃꯤꯁꯦ ꯂꯣꯏ ꯁꯨꯔꯦꯕ ꯃꯥꯅ ꯍꯧꯖꯤꯛ ꯃꯥꯗꯪ ꯉꯥꯏꯔꯦꯕ ꯍꯧꯖꯤꯛ ꯃꯥꯅ ꯍꯥꯏꯔꯛꯑ ꯆꯠꯀꯅꯤ ꯍꯥꯏꯕꯗꯣ ꯑꯗꯨ ꯆꯪꯉꯛꯑꯗꯤ ꯑꯗꯨꯝ ꯌꯥꯎꯒꯗ꯭ꯔꯥ ꯑꯗꯨꯝ ꯍꯥꯏꯔꯗꯝꯅꯦ ꯑꯣ ꯌꯥꯎꯔꯗꯕꯅꯦ ꯑꯗꯣ ꯆꯪꯉꯛꯇ꯭ꯔꯤꯕ ꯅꯠꯇ꯭ꯔꯣ ꯃꯥꯁꯦ ꯑꯣ ꯑꯗꯨꯗꯤ ꯃꯥ ꯌꯥꯎꯗꯤ ꯌꯥꯎꯒꯗꯧ ꯉꯥꯏꯔꯤ ꯑꯣꯏꯔꯝꯒꯅꯤ ꯑꯗꯨꯗꯤ ꯑꯗꯨꯒꯤ ꯊꯕꯛꯇꯨꯒꯤ ꯉꯥꯏꯅꯔꯤ ꯑꯣꯏꯔꯝꯒꯅꯦꯕ ꯁꯣꯝ ꯅꯥꯀꯟꯗꯅ ꯑꯩꯈꯣꯏꯒꯤ ꯆꯠꯄ ꯈꯣꯠꯄꯒꯤꯁꯦ ꯕꯥꯔꯨꯅꯤ ꯀꯥꯕ ꯈꯣꯠꯄ ꯍꯥꯏꯁꯦ ꯍꯧꯖꯤꯛꯇꯤ ꯌꯥꯝ ꯁꯣꯡꯉ ꯃꯇꯝꯅꯦꯅ ꯑꯅ ꯍꯥꯏꯔꯤꯕ ꯁꯣꯡꯕ ꯃꯇꯝꯅꯦꯅ ꯑꯗꯨ ꯊꯥꯞꯅ ꯋꯥꯔꯤ ꯁꯥꯅꯩꯅꯤ ꯑꯩ ꯍꯧꯖꯤꯛ ꯁꯥꯅꯩꯁꯦ ꯇꯥꯏꯃꯤꯡꯁꯤꯗ ꯑꯃꯨꯛ ꯐꯣꯟ ꯑꯝꯁꯨ ꯂꯥꯛꯁꯤꯜꯂꯤ ꯑꯩꯈꯣꯏ ꯑꯥ ꯆꯠꯅꯕꯒꯤ ꯋꯥꯔꯤ ꯁꯥꯟꯅꯩꯉꯥꯏꯗ ꯑꯗꯨ ꯈꯪꯗꯦ ꯃꯌꯥꯝ ꯇꯥꯅꯔꯒ ꯇꯧꯕ ꯇꯥꯔꯦ ꯀꯔꯤ ꯀꯔꯤ ꯂꯩꯕ ꯈꯣꯠꯄꯅꯣ ꯑꯗꯨꯗꯤ ꯑꯩꯈꯣꯏꯁꯨ ꯈꯪꯗ꯭ꯔꯦ ꯃꯌꯥꯝꯒꯤ ꯑꯄꯥꯝꯕꯗꯨꯒꯤ ꯃꯇꯨꯡꯏꯟꯅ ꯆꯠꯄ ꯇꯥꯔꯦ ꯑꯗꯨꯅ ꯈꯪꯗ꯭ꯔꯦꯅꯦ ꯒ꯭ꯌꯥꯟ ꯇꯥꯗ꯭ꯔꯦꯅꯦ ꯑꯗꯨꯅ ꯑꯗꯨꯅꯦ ꯍꯥꯏꯁꯦ ꯃꯥ ꯃꯥꯗꯨꯅ ꯀꯗꯥꯏ ꯆꯠꯈ꯭ꯔꯖꯥꯠꯅꯣ ꯃꯥꯏꯗꯨꯕꯨ ꯆꯠꯄꯒꯤ ꯌꯦꯡꯉꯤꯖꯥꯠꯂ ꯌꯦꯡꯗꯖꯥꯠꯂ ꯈꯪꯗꯦꯅꯦ ꯑꯣ ꯑꯩꯗꯤ ꯑꯣ ꯑꯩꯅ ꯑꯩꯁꯨ ꯊꯣꯛꯑꯒ ꯁꯨꯝ ꯆꯠꯄꯒꯤ ꯋꯥꯔꯤ ꯁꯥꯟꯅꯕꯗ ꯁꯨꯝ ꯅꯨꯡꯉꯥꯏꯇꯦꯅ ꯁꯨꯝ ꯊꯣꯛꯂꯛꯑꯦ ꯑꯥ ꯁꯣꯔꯣꯛ ꯌꯧꯒꯦ ꯇꯧꯋꯤ ꯋꯥꯔꯤ ꯁꯥꯟꯅꯕꯒꯤ ꯁꯨꯝ ꯍꯥꯏꯕꯗꯤ ꯆꯠꯄꯒꯤ ꯈꯣꯠꯄꯒꯤ ꯕꯥꯔꯨꯅꯤ ꯀꯥꯕꯒꯤ ꯌꯨꯝ ꯌꯧꯊꯣꯛꯈꯤꯕ꯭ꯔꯥ ꯈꯪꯄꯣꯠꯇꯦ ꯁꯨꯝ ꯑꯇꯩꯗꯨꯁꯨ ꯋꯥꯔꯤ ꯁꯥꯟꯅꯒꯗꯕ ꯌꯥꯝ ꯂꯩꯕꯅꯤꯅ ꯑꯗꯨꯅ ꯃꯥꯒꯤ ꯀꯩꯅꯣꯗꯣ ꯊꯑꯣꯏꯅ ꯃꯤꯁꯤ ꯉꯥꯏꯅꯔꯒꯗꯤꯀꯣ ꯆꯠꯅꯕꯒꯤ ꯄꯣꯠ ꯆꯩ ꯇꯥꯕ꯭ꯔꯥ ꯑꯥ ꯏꯇꯩꯃ ꯄꯣꯠ ꯆꯩ ꯕꯥꯔꯨꯅꯤ ꯀꯥꯔꯛꯄꯒꯤ ꯆꯠꯄꯒꯤ ꯋꯥꯔꯤ ꯁꯥꯟꯅꯕꯁꯤꯀꯣ ꯌꯥꯝ ꯁꯥꯡꯖꯥꯠꯅꯤꯍꯦ ꯃꯤ ꯉꯥꯏꯕꯁꯤꯁꯨꯀꯣ ꯆꯠꯄꯒꯤ ꯍꯥ ꯎꯝ ꯑꯧ